ꯂꯥꯛꯑꯦ ꯑꯩꯈꯣꯏꯔꯣꯝꯗ ꯌꯦꯡꯕ ꯃꯤ ꯃꯈꯩꯅ ꯑꯗꯨꯝ ꯌꯦꯡꯕ ꯂꯥꯛꯏ ꯑꯗꯨꯒ ꯑꯩꯈꯣꯏꯒꯤ ꯍꯥꯏꯊꯔꯛꯄ ꯃꯇꯝꯗ ꯈꯣꯡꯖꯣꯝ ꯋꯥꯔ ꯃꯦꯃꯣꯔꯤꯌꯦꯜ ꯑꯁꯤꯗꯗꯤ ꯑꯗꯨꯝ ꯃꯤꯌꯥꯝꯒꯤ ꯇꯨꯔꯤꯖꯝ ꯑꯣꯏꯅꯔꯦ ꯃꯐꯝ ꯑꯁꯤꯗ ꯐꯖ ꯐꯖꯕ ꯃꯐꯝ ꯄꯥꯠ ꯑꯗꯣ ꯑꯗꯨꯛꯀꯤ ꯃꯇꯤꯛ ꯆꯥꯎꯅꯁꯨ ꯂꯩꯈ꯭ꯔꯦ ꯁꯤ ꯃꯐꯝꯁꯤꯗꯁꯨ ꯑꯗꯨꯝ ꯌꯦꯡꯕ ꯂꯥꯛꯑꯦ ꯑꯗꯨꯒ ꯈꯤꯇꯪ ꯍꯥꯏꯊꯔꯛꯄꯗꯅ ꯀꯛꯆꯤꯡ ꯒꯥꯔꯗꯦꯟ ꯀꯛꯆꯤꯡ ꯒꯥꯔꯗꯦꯟꯁꯤꯗꯗꯤ ꯃꯤꯁꯦ ꯑꯗꯨꯛꯀꯤ ꯃꯇꯤꯛ ꯇꯨꯔꯤꯖꯝ ꯑꯣꯟꯊꯣꯛꯈ꯭ꯔꯕꯅꯤꯅ ꯃꯐꯝ ꯁꯤꯗ ꯑꯗꯨꯛꯀꯤ ꯃꯇꯤꯛ ꯃꯤ ꯂꯥꯛꯑꯦ ꯃꯐꯝꯁꯤꯗ ꯍꯩ ꯂꯩꯀꯣꯜ ꯂꯥꯏꯁꯪ ꯁꯝꯄꯨꯕꯤꯒꯤ ꯂꯥꯏꯁꯪ ꯐꯖꯕ ꯑꯗꯒꯤꯗꯤ ꯍꯩ ꯂꯩꯀꯣꯜ ꯃꯌꯥꯝ ꯑꯃꯁꯨ ꯁꯦꯝꯃꯦ ꯑꯗꯨꯅ ꯃꯐꯝꯁꯤꯗ ꯃꯤ ꯈꯨꯗꯤꯡꯃꯛꯅ ꯌꯦꯡꯕ ꯑꯗꯨꯝ ꯂꯥꯛꯑꯦ